ꯑꯩꯅ ꯈꯔ ꯍꯦꯟꯅ ꯅꯤꯡꯁꯤꯡꯖꯕ ꯅꯨꯃꯤꯠ ꯃꯉꯥꯗꯤ ꯑꯍꯥꯟꯕ ꯅꯨꯃꯤꯠꯇ ꯆꯩꯆꯠ ꯇꯔꯥ ꯊꯥ ꯃꯔꯤ ꯏꯪ ꯀꯨꯝꯖꯥ ꯂꯤꯁꯤꯡ ꯑꯃ ꯆꯃꯥꯄꯟ ꯃꯧꯗ꯭ꯔꯥꯃꯉꯥ ꯑꯅꯤꯁꯨꯕ ꯅꯨꯃꯤꯠ ꯆꯩꯆꯠ ꯀꯨꯟ ꯊꯥ ꯇꯔꯥꯅꯤꯊꯣꯏ ꯏꯪ ꯀꯨꯝꯖꯥ ꯂꯤꯁꯤꯡ ꯑꯃ ꯆꯃꯥꯄꯟ ꯃꯧꯗ꯭ꯔꯥ ꯑꯍꯨꯝꯁꯨꯕ ꯅꯨꯃꯤꯠ ꯆꯩꯆꯠ ꯃꯥꯄꯟ ꯊꯥ ꯃꯉꯥ ꯏꯪ ꯀꯨꯝꯖꯥ ꯂꯤꯁꯤꯡ ꯑꯅꯤ ꯀꯨꯟ ꯃꯔꯤꯁꯨꯕ ꯅꯤꯡꯁꯤꯡꯕ ꯅꯨꯃꯤꯠ ꯆꯩꯆꯠ ꯃꯉꯥ ꯊꯥ ꯑꯃ ꯏꯪ ꯀꯨꯝꯖꯥ ꯂꯤꯁꯤꯡ ꯑꯅꯤ ꯇꯔꯥꯃꯉꯥ ꯃꯉꯥꯁꯨꯕ ꯑꯔꯣꯏꯕꯒꯤ ꯅꯤꯡꯁꯤꯡꯕ ꯅꯨꯃꯤꯠ ꯆꯩꯆꯠ ꯃꯉꯥ ꯊꯥ ꯑꯃ ꯏꯪ ꯀꯨꯝꯖꯥ ꯂꯤꯁꯤꯡ ꯑꯅꯤ ꯇꯔꯥ